ꯚꯥꯔꯠꯀꯤ ꯃꯃꯤ ꯀꯨꯝꯍꯩꯒꯤ ꯃꯇꯥꯡꯗ ꯍꯥꯏꯔꯒꯗꯤ ꯍꯧꯖꯤꯛꯀ ꯊꯥꯏꯅꯒ ꯈꯦꯠꯅꯕ ꯌꯥꯝꯅ ꯂꯩꯔꯦ ꯑꯩꯍꯥꯛ ꯁꯨꯃꯥꯡ ꯂꯤꯂꯥ ꯌꯥꯝꯅ ꯄꯥꯝꯖꯩ ꯑꯩꯒꯤ ꯈ꯭ꯋꯥꯏꯗꯒꯤ ꯄꯥꯝꯖꯕ ꯃꯃꯤꯔꯣꯏ ꯍꯥꯏꯔꯒꯗꯤ ꯅꯨꯄꯤꯗ ꯍꯥꯏꯔꯒꯅ ꯕꯂꯥ ꯍꯤꯖꯝ ꯑꯃꯁꯨꯡ ꯅꯨꯄꯥꯗ ꯍꯥꯏꯔꯒꯅ ꯀꯥꯏꯀꯨ ꯑꯩꯅ ꯄꯥꯝꯖꯕ ꯏꯁꯩ ꯍꯥꯏꯔꯒꯗꯤ ꯁꯣꯔꯤ ꯁꯦꯟꯖꯝꯒꯤ ꯐꯣꯔꯇꯤꯟ ꯐꯦꯕ꯭ꯔꯨꯋꯥꯔꯤ ꯑꯃꯁꯨꯡ ꯃꯦꯟꯁꯤꯟꯕ ꯉꯝꯗ꯭ꯔꯕ ꯁꯣꯔꯤ ꯁꯦꯟꯖꯝꯁꯤ ꯌꯥꯝꯅ ꯚꯔꯁꯦꯇꯥꯏꯜ ꯑꯣꯏꯕ ꯁꯩꯁꯛꯄ ꯑꯃꯅꯤ ꯇꯣꯞ ꯇꯣꯞꯄ ꯃꯥꯒꯤ ꯍꯥꯏꯔꯒꯗꯤ ꯃꯥꯒꯤ ꯈꯣꯟꯖꯦꯜꯁꯤ ꯂꯨꯝ ꯂꯨꯝ ꯂꯥꯎꯋꯤ ꯑꯃꯗꯤ ꯃꯤꯁꯨ ꯌꯥꯝꯅ ꯐꯩ